ꯍꯂꯣ ꯍꯂꯣ ꯐꯣꯟ ꯐꯣꯟ ꯇꯧꯕꯤꯔꯛꯄꯨ ꯀꯩ ꯄꯣꯠ ꯂꯩꯕꯤꯒꯗꯕ ꯀꯔꯤ ꯄꯣꯠꯅꯣ ꯍꯥꯏꯕꯤꯌꯨ ꯁꯥꯔꯕꯨ ꯑꯣ ꯌꯥꯏꯌꯦ ꯌꯥꯏꯌꯦ ꯑꯩꯒꯤ ꯗꯨꯀꯥꯟꯗ ꯑꯍꯥꯎ ꯑꯍꯥꯎꯕ ꯑꯆꯥꯄꯣꯠ ꯐꯖ ꯐꯖꯔꯕ ꯑꯊꯨꯝꯕ ꯌꯥꯝꯅ ꯌꯥꯎꯖꯔꯤ ꯀꯩ ꯄꯣꯠ ꯄꯥꯝꯕꯤꯒꯗꯒꯦ ꯁꯥꯔꯒꯤ ꯍꯥꯏꯕꯤꯌꯨ ꯑꯥ ꯑꯗꯨ ꯗꯨꯀꯥꯟꯗ ꯂꯥꯛꯑꯒ ꯈꯟꯕꯤꯔꯒꯦꯔꯥ ꯁꯥꯔꯒꯤꯁꯦ ꯑꯗꯨꯃꯥꯏꯅ ꯇꯧꯔꯒꯦꯔꯥ ꯑꯣ ꯐꯔꯦ ꯐꯔꯦ ꯌꯥꯝꯅ ꯅꯨꯡꯉꯥꯏꯖꯔꯦ ꯂꯥꯛꯄꯤꯔꯣ ꯗꯨꯀꯥꯟꯗ